ꯑꯩꯅ ꯂꯩ ꯊꯥꯕ ꯃꯇꯝꯗ ꯑꯩꯅ ꯁꯤꯖꯤꯟꯅꯕ ꯈꯨꯠꯂꯥꯏꯁꯤꯗꯤ ꯀꯔꯤꯒꯨꯝꯕ ꯄꯥꯝꯕꯤꯗꯨꯃ ꯊꯥꯕ ꯃꯇꯝꯗ ꯈꯔ ꯂꯨꯅ ꯇꯧꯕ ꯌꯥꯕ ꯈꯨꯠꯂꯥꯏ ꯑꯃ ꯁꯤꯖꯤꯟꯅꯒꯅꯤ ꯑꯗꯨꯒ ꯀꯩꯒꯨꯝꯕ ꯃꯅꯥꯗꯨꯅ ꯐꯖꯅ ꯐꯟꯗꯣꯛꯑꯕ ꯐꯔꯛꯑꯕ ꯃꯇꯝꯗ ꯊꯥꯡꯅ ꯌꯥꯟꯕ ꯌꯥꯗꯕꯅꯤꯅ ꯀꯥꯇꯤꯒꯨꯝꯕ ꯄꯥꯏꯔꯒ ꯑꯩꯅ ꯀꯥꯇꯤꯁꯤ ꯁꯤꯖꯤꯟꯅꯕ ꯇꯥꯏ ꯃꯔꯝꯗꯤ ꯂꯩ ꯃꯇꯣꯟ ꯃꯇꯣꯟꯗꯨ ꯀꯥꯇꯤꯅ ꯀꯛꯑ ꯀꯛꯑꯒ ꯁꯦꯝꯒꯅꯤ ꯊꯥꯡꯅ ꯌꯥꯟꯕ ꯇꯥꯔꯒꯗꯤ ꯂꯩ ꯃꯇꯣꯟꯗꯨ ꯆꯣꯡꯈꯠꯄꯗ ꯃꯇꯝ ꯆꯪꯉꯤ ꯂꯩ ꯃꯁꯥꯗꯁꯨ ꯍꯥꯏꯗꯤ ꯆꯣꯡꯈꯠꯄ ꯉꯝꯗꯕꯁꯨ ꯌꯥꯎꯋꯤ ꯑꯗꯨꯅ ꯀꯥꯇꯤꯅ ꯃꯐꯝ ꯆꯥꯅ ꯖꯒꯥ ꯆꯥꯅ ꯀꯛꯄ ꯇꯥꯔꯒꯗꯤ ꯂꯩꯗꯁꯨ ꯍꯦꯟꯅ ꯐꯖꯍꯟꯅꯤ ꯑꯗꯒꯤ ꯄꯥꯝꯕꯤꯗꯨꯁꯨ ꯐꯖꯅ ꯎꯒꯅꯤ ꯑꯁꯤꯅ ꯈꯨꯠꯂꯥꯏꯒꯤ ꯃꯈꯥ ꯄꯣꯟꯅꯁꯨ ꯂꯩꯒꯤ ꯐꯖꯕ ꯃꯒꯨꯟ ꯍꯦꯟꯒꯠꯍꯜꯂꯤ